ꯂꯨꯍꯣꯡꯕ ꯃꯇꯝꯗ ꯅꯨꯡꯉꯥꯏꯕ ꯍꯥꯏꯕꯁꯤ ꯂꯨꯍꯣꯡꯕ ꯅꯨꯃꯤꯠꯇꯨꯗ ꯏꯃꯥꯟꯅꯕ ꯃꯌꯥꯝ ꯄꯨꯟꯕ ꯐꯪꯉꯤ ꯑꯩꯅ ꯌꯥꯝ ꯀꯨꯏꯅ ꯊꯦꯡꯅꯈꯤꯗ꯭ꯔꯕ ꯏꯃꯥꯟꯅꯕꯁꯤꯡꯗꯨ ꯃꯔꯨꯞ ꯃꯄꯥꯡꯁꯤꯡ ꯑꯗꯣ ꯎꯅꯕ ꯐꯪꯉꯤ ꯃꯈꯣꯏꯒ ꯋꯥꯔꯤ ꯋꯥꯇꯥꯏ ꯁꯥꯟꯅꯕ ꯃꯈꯣꯏꯒ ꯌꯥꯝ ꯀꯨꯏꯅ ꯄꯥꯎ ꯐꯥꯎꯅꯈꯤꯗ꯭ꯔꯕ ꯃꯇꯨꯡꯗ ꯊꯦꯡꯅꯕꯒꯤ ꯍꯔꯥꯎ ꯅꯨꯡꯉꯥꯏꯕꯗꯣ ꯑꯗꯨꯝꯃꯥꯏꯅ ꯂꯨꯍꯣꯡꯕ ꯃꯇꯝꯗ ꯍꯔꯥꯎ ꯅꯨꯡꯉꯥꯏ ꯑꯦꯟꯖꯣꯏ ꯇꯧꯋꯤ